ꯑꯩꯈꯣꯏꯅ ꯄꯣꯛꯇ ꯉꯥꯏꯔꯤꯕ ꯑꯉꯥꯡꯁꯤ ꯀꯔꯝ ꯇꯧꯗꯨꯅ ꯌꯦꯡꯁꯤꯟ ꯈꯣꯠꯆꯤꯟꯅꯤ ꯍꯥꯏꯕꯗ ꯍꯦꯛ ꯄꯣꯛꯇ ꯉꯥꯏꯔꯤꯕ ꯑꯉꯥꯡꯁꯤ ꯃꯃꯥꯒꯤ ꯁꯪꯒꯣꯝ ꯑꯁꯤ ꯌꯥꯝꯅ ꯃꯔꯨꯑꯣꯏꯌꯦ ꯑꯩꯈꯣꯏꯒꯤ ꯅꯨꯃꯤꯠ ꯍꯨꯝꯅꯤ ꯐꯥꯎꯕꯒꯤ ꯃꯅꯨꯡꯁꯤꯗ ꯃꯃꯥꯒꯤ ꯁꯪꯒꯣꯝ ꯑꯁꯤꯕꯨꯗꯤ ꯁꯦꯃꯑꯣꯏ ꯑꯗꯨꯕꯨ ꯑꯗꯨꯒꯤ ꯅꯨꯃꯤꯠ ꯅꯤꯅꯤ ꯅꯣꯡꯃꯁꯦ ꯃꯃꯥꯡꯁꯤꯗꯕꯨꯗꯤ ꯑꯩꯈꯣꯏꯅ ꯀꯣꯂꯦꯁꯇ꯭ꯔꯣꯟ ꯍꯥꯏꯅꯔꯤꯕ ꯃꯃꯥꯒꯤ ꯌꯥꯝꯅ ꯗꯔꯀꯥꯔ ꯑꯣꯏꯔꯕ ꯑꯉꯥꯡꯗꯁꯨ ꯕ꯭ꯔꯦꯟꯁꯤꯗ ꯆꯪꯕꯗ ꯌꯥꯝꯅ ꯗꯔꯀꯥꯔ ꯑꯣꯏꯕ ꯌꯥꯝꯅ ꯃꯔꯨꯑꯣꯏꯔꯤꯕ ꯄ꯭ꯔꯤꯊꯤꯕꯤꯁꯤꯗ ꯐꯪꯂꯗ꯭ꯔꯤꯕ ꯃꯔꯨꯑꯣꯏꯕ ꯀꯣꯂꯦꯁꯇ꯭ꯔꯣꯟ ꯍꯥꯏꯕꯁꯤ ꯑꯉꯥꯡ ꯍꯦꯛ ꯅꯧꯅ ꯄꯣꯛꯄꯀꯥꯟꯁꯤꯗ ꯑꯗꯨ ꯑꯉꯥꯡꯗ ꯄꯤꯊꯛꯄ ꯌꯥꯝꯅ ꯃꯔꯨꯑꯣꯏꯕ ꯑꯃꯈꯛꯅꯤ ꯑꯗꯨꯒ ꯑꯗꯨ ꯃꯇꯨꯡꯗ ꯑꯉꯥꯡ ꯑꯁꯤ ꯃꯃꯥꯒꯤ ꯈꯣꯝꯁꯦ ꯄꯨꯡ ꯑꯅꯤ ꯑꯅꯤ ꯂꯩꯕꯗ ꯑꯗꯨꯝ ꯑꯉꯥꯡꯁꯦ ꯄꯤꯊꯛꯄ ꯌꯥꯝꯅ ꯃꯔꯨꯑꯣꯏ ꯀꯔꯤꯒꯨꯝꯕ ꯑꯉꯥꯡ ꯑꯁꯤ ꯃꯃꯥꯒꯤ ꯊꯣꯛꯇ꯭ꯔꯦ ꯍꯥꯏꯅ ꯍꯥꯏꯅ ꯇꯥꯔꯗꯤ ꯑꯉꯥꯡꯒꯤ ꯊꯣꯛꯇ꯭ꯔꯁꯨ ꯍꯧꯖꯤꯛꯀꯥꯟꯒꯤ ꯃꯇꯝ ꯑꯣꯏꯅ ꯌꯥꯝꯅ ꯆꯥꯎꯈꯠꯂꯕ ꯃꯇꯝ ꯑꯃꯈꯛꯅꯤꯅ ꯑꯩꯈꯣꯏꯒ ꯐꯣꯔꯃꯨꯂꯥ ꯐꯤꯠ ꯍꯥꯏꯔꯒ ꯁꯪꯒꯣꯝꯒꯤ ꯁꯪꯒꯣꯝ ꯍꯥꯏꯅ ꯈꯪꯅꯔꯤꯕ ꯃꯤꯡ ꯑꯣꯏꯅ ꯄꯟꯖꯔꯕꯗ ꯌꯥꯝꯅ ꯂꯩꯈ꯭ꯔꯦ ꯍꯧꯖꯤꯛ ꯃꯇꯝꯁꯤꯗꯗꯤ ꯁꯤꯃꯂꯦꯛ ꯍꯥꯏꯕꯒꯨꯝꯕ ꯑꯗꯨꯒ ꯂꯦꯛꯇꯣꯒꯦꯟ ꯍꯥꯏꯕꯒꯨꯝꯕ ꯅꯦꯟꯐ꯭ꯔꯣ ꯍꯥꯏꯕꯒꯨꯝꯕ ꯍꯥꯏꯕꯁꯤ ꯌꯥꯝꯅ ꯀꯝꯄꯅꯤꯅꯁꯨ ꯑꯉꯥꯡ ꯅꯧꯅ ꯄꯣꯛꯇꯉꯥꯏꯔꯤꯕ ꯑꯉꯥꯡꯁꯤꯡꯒꯤꯗꯃꯛꯇ ꯑꯗꯨꯒ ꯃꯃꯥ ꯒꯤ ꯑꯋꯥꯠꯄ ꯀꯌꯥ ꯂꯩꯔꯁꯨ ꯍꯥꯏꯅ ꯍꯧꯖꯤꯛ ꯆꯥꯎꯈꯠꯂꯕ ꯃꯇꯝ ꯑꯁꯤꯗ ꯈꯨꯟꯅꯥꯏ ꯑꯁꯤꯗ ꯊꯝꯕꯤꯔꯝꯂꯤꯕ ꯗꯦꯕ꯭ꯂꯞꯃꯦꯟ ꯑꯁꯤꯅ ꯁꯤꯒꯨꯝꯕ ꯑꯃꯈꯛꯁꯨ ꯂꯩ ꯑꯗꯨꯒ ꯑꯩꯈꯣꯏꯅ ꯑꯉꯥꯡ ꯑꯁꯤ ꯌꯥꯝꯅ ꯌꯦꯡꯁꯤꯟꯕ ꯃꯔꯨ ꯃꯔꯝ ꯌꯥꯝ ꯏꯝꯄꯣꯔꯇꯦꯟ ꯌꯥꯝ ꯑꯣꯏꯌꯦ ꯑꯉꯥꯡꯁꯦ ꯅꯣꯡꯃꯗ ꯌꯨꯡ ꯀꯌꯥꯃꯨꯛ ꯍꯥꯜꯂꯤ ꯍꯥꯟꯗꯦ ꯑꯗꯨꯒ ꯊꯤ ꯐꯥꯏꯕ ꯐꯥꯏꯗꯕ ꯈꯣꯠꯄ ꯍꯥꯏꯕꯁꯤꯡꯗꯨꯁꯨ ꯃꯌꯥꯝꯅ ꯑꯩꯈꯣꯏꯅ ꯌꯦꯡꯁꯤꯟꯕꯒꯤ ꯃꯊꯧꯁꯨ ꯇꯥꯏ ꯑꯗꯨꯒ ꯑꯉꯥꯡ ꯑꯁꯤꯗ ꯑꯩꯈꯣꯏꯅ ꯃꯥꯒꯤ ꯆꯤꯡꯉꯤꯕ ꯁꯪꯒꯣꯝ ꯑꯁꯦ ꯀꯔꯝ ꯇꯧꯅ ꯆꯤꯡꯉꯤ ꯑꯗꯨꯒ ꯆꯤꯡꯕꯁꯦ ꯋꯥꯠꯄ꯭ꯔꯥ ꯍꯥꯏꯕ ꯌꯥꯝꯅ ꯃꯔꯨꯑꯣꯏꯔꯤꯕ ꯑꯁꯤꯁꯨ ꯑꯉꯥꯡꯁꯦ ꯆꯥꯕ ꯋꯥꯠꯂꯛꯄ ꯀꯥꯟꯗꯗꯤ ꯐꯥꯏꯕ ꯋꯥꯠꯂꯛꯇꯣꯏꯅꯤ ꯑꯗꯨꯅ ꯁꯤꯒꯨꯝꯕ ꯍꯥꯏꯔꯤꯕ ꯃꯌꯥꯝ ꯑꯁꯤ ꯑꯩꯈꯣꯏꯅ ꯌꯦꯡꯁꯤꯟꯕ ꯃꯊꯧ ꯇꯥꯏ ꯃꯔꯝ ꯌꯥꯝ ꯑꯣꯏꯌꯦ ꯑꯗꯨꯒ ꯑꯉꯥꯡ ꯑꯁꯤ ꯃꯥꯒꯤ ꯐꯤꯔꯣꯜꯁꯦ ꯁꯦꯡ ꯁꯦꯡꯅ ꯁꯦꯠꯄꯤꯍꯟꯗꯣꯏꯅꯤ ꯑꯉꯥꯡ ꯑꯁꯦ ꯐꯤꯔꯣꯜ ꯃꯣꯠꯅ ꯁꯦꯠꯂꯗꯤ ꯃꯣꯏꯗ ꯂꯥꯏꯅꯥ ꯂꯥꯏꯈꯟ ꯍꯥꯏꯔꯤꯕ ꯀꯌꯥ ꯑꯃꯁꯨ ꯑꯉꯥꯡ ꯑꯁꯤꯗ ꯂꯥꯛꯄꯒꯤ ꯌꯥꯝ ꯈꯨꯗꯣꯡꯆꯥꯕ ꯆꯥꯎꯅ ꯑꯁꯤꯒꯨꯝꯕ ꯍꯥꯏꯔꯤꯕ ꯂꯥꯏꯅꯥ ꯑꯁꯤ ꯍꯧꯖꯤꯛ ꯃꯇꯝꯁꯤꯗꯗꯤ ꯑꯗꯨꯒ ꯑꯉꯥꯡ ꯑꯁꯤ ꯅꯧꯅ ꯑꯩꯈꯣꯏꯒꯤ ꯍꯞꯇꯥ ꯐꯥꯗ꯭ꯔꯤꯕ ꯑꯉꯥꯡ ꯑꯁꯦ ꯃꯣꯏꯁꯤꯗ ꯖꯣꯟꯗꯤꯁ ꯍꯥꯏꯔꯤꯕ ꯍꯥꯏꯅꯔꯤꯕ ꯑꯗꯨꯒ ꯃꯃꯥꯒꯤ ꯗꯤꯐꯤꯁꯦꯟꯁꯤ ꯑꯣꯐ ꯁꯤꯒꯨꯝꯕ ꯍꯥꯏꯔꯤꯕ ꯂꯥꯏꯅꯥ ꯀꯌꯥ ꯑꯃꯁꯨ ꯑꯉꯥꯡꯁꯤꯡꯗ ꯂꯥꯛꯄꯁꯨ ꯌꯥꯏ ꯑꯗꯨꯒ ꯑꯉꯥꯡꯒꯤ ꯐꯤꯔꯣꯜ ꯑꯁꯤ ꯑꯩꯈꯣꯏꯅ ꯗꯦꯇꯣꯜ ꯍꯥꯞꯂꯒ ꯁꯦꯡꯅ ꯁꯨꯕꯤꯕ ꯃꯊꯧ ꯇꯥꯏ ꯑꯗꯨꯒ ꯑꯉꯥꯡꯒꯤ ꯐꯤꯔꯣꯜꯁꯦ ꯅꯧꯔꯤꯀꯥꯟꯗꯗꯤ ꯑꯉꯥꯡ ꯑꯁꯦ ꯑꯩꯈꯣꯏꯅ ꯀꯝꯄꯣꯔꯠꯀꯨꯝꯕ ꯍꯥꯞꯄꯤꯔꯒ ꯁꯨꯕ ꯐꯠꯇꯦ ꯑꯉꯥꯡ ꯑꯁꯤꯒꯤ ꯐꯤꯔꯣꯜꯁꯦ ꯑꯩꯈꯣꯏ ꯁꯨꯕꯤꯒꯦ ꯍꯥꯏꯕ ꯇꯥꯔꯗꯤ ꯑꯉꯥꯡ ꯑꯁꯤꯒꯤ ꯐꯤꯔꯣꯜ ꯑꯁꯦ ꯑꯩꯈꯣꯏꯅ ꯗꯦꯇꯣꯜ ꯍꯥꯞꯂꯒ ꯅꯥꯟꯅ ꯁꯨꯗꯣꯛꯄꯤꯔꯒ ꯐꯧꯗꯣꯛꯄꯤꯕ ꯑꯗꯨꯒ ꯅꯨꯡꯗꯥꯡ ꯋꯥꯏꯔꯝ ꯌꯥꯆꯪꯗ꯭ꯔꯤꯉꯩꯗ ꯑꯉꯥꯡꯒꯤ ꯐꯤꯔꯣꯜꯁꯦ ꯂꯧꯁꯤꯟꯕꯤꯔꯒ ꯊꯝꯕꯤꯕ ꯑꯁꯤ ꯌꯥꯝꯅ ꯃꯔꯨꯑꯣꯏꯔꯤꯕ ꯄꯦꯇ꯭ꯔꯟ ꯑꯃꯈꯛꯅꯤ ꯑꯗꯨꯒ ꯑꯩꯈꯣꯏꯅ ꯌꯥꯝ ꯃꯔꯨꯑꯣꯏꯅ ꯈꯪꯒꯗꯧꯕꯁꯦ ꯑꯉꯥꯡ ꯑꯁꯦ ꯊꯥ ꯄꯣꯛꯄꯗꯒꯤ ꯊꯥ ꯇꯔꯨꯛ ꯐꯥꯎꯁꯦ ꯃꯃꯥꯒꯤ ꯁꯪꯒꯣꯝ ꯍꯥꯏꯔꯤꯕ ꯍꯥꯏꯕꯁꯤ ꯅꯠꯇ꯭ꯔꯒ ꯄꯟꯖꯔꯤꯕ ꯕꯣꯇꯜꯒꯤ ꯁꯪꯒꯣꯝ ꯍꯥꯏꯔꯤꯕꯁꯤꯡꯁꯦ ꯊꯥ ꯇꯔꯨꯛ ꯐꯥꯎꯕ ꯐꯖꯅ ꯄꯤꯊꯛꯄ ꯃꯔꯥꯡ ꯀꯥꯏ ꯑꯗꯨꯒ ꯅꯧꯅ ꯄꯣꯛꯂꯤꯀꯥꯟꯗꯗꯤ ꯄꯨꯡ ꯑꯅꯤ ꯑꯅꯤ ꯂꯩꯔꯒ ꯑꯉꯥꯡꯁꯦ ꯁꯪꯒꯣꯝꯁꯦ ꯃꯇꯝ ꯆꯥꯅ ꯄꯤꯊꯛꯅꯉꯥꯏꯒꯤ ꯑꯁꯤ ꯌꯥꯝꯅ ꯌꯥꯝꯅ ꯃꯔꯨꯑꯣꯏꯔꯤꯕ ꯋꯥꯐꯝ ꯑꯃꯈꯛꯅꯤ ꯑꯗꯨꯒ ꯑꯩꯈꯣꯏꯅ ꯑꯉꯥꯡ ꯑꯁꯦ ꯊꯥ ꯇꯔꯨꯛ ꯁꯨꯔꯦ ꯍꯥꯏꯔꯀꯥꯟꯁꯤꯗ ꯑꯩꯈꯣꯏꯅ ꯑꯉꯥꯡ ꯑꯁꯤ ꯆꯥꯕꯗ ꯍꯥꯏꯕꯗꯤ ꯃꯍꯤ ꯑꯣꯏꯗꯕ ꯃꯄꯪ ꯑꯣꯏꯕ ꯄꯣꯠ ꯑꯁꯤ ꯃꯣꯏꯗ ꯈꯔꯇꯪ ꯑꯣꯏꯔꯁꯨ ꯄꯤꯊꯛꯄ ꯍꯧꯕ ꯌꯥꯏ ꯍꯥꯏꯕꯗ ꯑꯩꯈꯣꯏꯒꯤ ꯁꯦꯂꯦꯛꯁ ꯍꯥꯏꯕꯒꯨꯝꯕ ꯅꯠꯇ꯭ꯔꯒ ꯆꯦꯡꯁꯦ ꯇꯛꯈꯥꯏꯔꯒ ꯄꯥꯎꯗꯔ ꯑꯣꯜꯍꯜꯂꯒ ꯏꯁꯤꯡ ꯈꯤꯇꯪ ꯍꯥꯞꯂꯒ ꯑꯁꯨꯃꯥꯏꯅ ꯊꯣꯛꯉꯒ ꯃꯄꯪ ꯑꯣꯏꯅ ꯈꯤꯇꯪ ꯄꯤꯕꯤꯕ ꯆꯥꯍꯟꯕ ꯌꯥꯏ ꯑꯗꯒ ꯑꯩꯈꯣꯏꯅ ꯊꯥ ꯇꯔꯨꯛ ꯑꯩꯈꯣꯏꯒꯤ ꯆꯠꯅꯕꯤꯁꯤꯗꯗꯤ ꯊꯥ ꯇꯔꯨꯛ ꯌꯧꯔꯀꯥꯟꯗ ꯑꯉꯥꯡꯒꯤ ꯆꯥꯛꯎꯝꯕ ꯍꯥꯏꯅ ꯆꯥꯛꯎꯝꯕ ꯃꯇꯝꯁꯨ ꯂꯥꯛꯄꯅꯤ ꯁꯤꯒꯨꯝꯕꯗꯁꯨ ꯑꯉꯥꯡꯁꯦ ꯆꯥꯅꯕ ꯊꯛꯅꯕ ꯍꯥꯏꯗꯤ ꯃꯥꯒꯤ ꯃꯆꯤꯟꯁꯤꯗ ꯆꯥꯛ ꯈꯤꯇꯪꯇ ꯑꯣꯏꯔꯁꯨ ꯇꯪꯍꯟꯕꯁꯤ ꯌꯥꯝꯅ ꯃꯔꯨꯑꯣꯏꯕꯅꯤ ꯑꯗꯨ ꯑꯗꯨ ꯃꯇꯨꯡ ꯊꯥ ꯇꯔꯨꯛ ꯃꯇꯨꯡꯁꯤꯗꯗꯤ ꯑꯩꯈꯣꯏꯅ ꯑꯉꯥꯡꯁꯤꯒꯤ ꯐꯖꯅ ꯃꯥꯒꯤ ꯆꯥꯅ ꯊꯛꯅꯕ ꯑꯗꯨꯒ ꯍꯩ ꯔꯥ ꯀꯌꯥꯒꯨꯝꯕꯁꯨ ꯑꯩꯈꯣꯏꯅ ꯄꯤꯖꯕ ꯌꯥꯏ ꯑꯗꯨꯒ ꯑꯉꯥꯡꯁꯦ ꯍꯧꯖꯤꯛ ꯃꯇꯝꯗꯗꯤ ꯆꯍꯤ ꯄꯣꯛꯄꯗꯒꯤ ꯆꯍꯤ ꯑꯃ ꯐꯥꯎꯕꯁꯦ ꯃꯣꯏꯒꯤ ꯍꯥꯏꯕꯗꯤ ꯚꯤꯇꯥꯃꯦꯟꯁ ꯑꯗꯨꯒ ꯑꯩꯈꯣꯏꯒꯤ ꯅꯨꯡꯁꯥꯒꯤ ꯍꯤꯠ ꯑꯣꯏꯅꯅ ꯁꯤꯒꯨꯝꯕ ꯍꯥꯏꯔꯤꯕ ꯃꯌꯥꯝ ꯑꯁꯤꯁꯨ ꯑꯉꯥꯡꯁꯤꯗ ꯄꯤꯊꯛꯄꯒꯤ ꯃꯔꯨ ꯌꯥꯝ ꯑꯣꯏꯌꯦ ꯑꯗꯨꯒ ꯑꯩꯈꯣꯏꯅ ꯑꯉꯥꯡ ꯑꯁꯦ ꯆꯍꯤ ꯍꯦꯛ ꯄꯣꯛꯄꯗꯒꯤ ꯆꯍꯤ ꯑꯃ ꯐꯥꯎꯕꯁꯦ ꯌꯥꯝꯅ ꯌꯦꯡꯁꯤꯟꯕ ꯃꯊꯧ ꯇꯥꯏ ꯑꯗꯨꯒ ꯃꯇꯝ ꯃꯇꯝꯒꯤ ꯑꯩꯈꯣꯏꯒꯤ ꯊꯥ ꯊꯥꯒꯤ ꯑꯉꯥꯡꯒꯤ ꯏꯝꯃꯨꯟꯅꯥꯏꯖꯦꯁꯟ ꯍꯥꯏꯅ ꯈꯪꯅꯔꯤꯕ ꯑꯁꯤꯁꯨ ꯑꯉꯥꯡꯒꯤ ꯃꯇꯝ ꯆꯥꯅ ꯍꯤꯗꯥꯛ ꯀꯥꯞꯄꯤꯕ ꯃꯊꯧ ꯇꯥꯏ ꯍꯥꯏꯔꯤꯕ ꯈꯨꯗꯣꯡ ꯆꯥꯗꯕ ꯀꯌꯥ ꯑꯃꯁꯨ ꯂꯩꯗꯨꯅ ꯍꯧꯖꯤꯛ ꯃꯇꯝꯁꯦ ꯑꯉꯥꯡꯁꯤꯡꯒꯤ ꯍꯤꯗꯥꯛ ꯀꯥꯞꯄꯒꯤ ꯈꯨꯗꯣꯡꯆꯥꯕ ꯃꯤꯅ ꯁꯤꯜꯂꯤꯕ ꯑꯁꯤꯁꯨ ꯀꯥꯞꯄꯤꯒꯗꯧꯕꯅꯤ ꯑꯗꯨꯒ ꯑꯉꯥꯡꯒꯤ ꯑꯩꯈꯣꯏꯒꯤ ꯆꯥꯕꯁꯤ ꯌꯥꯝꯅ ꯃꯔꯨꯑꯣꯏ ꯑꯉꯥꯡꯁꯤꯡꯗ ꯑꯩꯈꯣꯏꯒꯤ ꯊꯥ ꯍꯦꯛ ꯄꯣꯛꯄꯗꯒꯤ ꯍꯥꯏꯅ ꯊꯥ ꯃꯔꯤꯗꯒꯤ ꯊꯥ ꯇꯔꯨꯛ ꯐꯥꯎꯕꯁꯤ ꯑꯩꯈꯣꯏꯅ ꯑꯗꯨꯝ ꯊꯥ ꯃꯔꯤ ꯍꯦꯛ ꯌꯧꯔꯛꯑꯗꯤ ꯑꯗꯨꯝ ꯑꯩꯈꯣꯏꯒꯤ ꯆꯥꯛ ꯃꯄꯪ ꯑꯁꯦ ꯈꯔ ꯈꯔ ꯑꯗꯨꯝ ꯄꯤꯖꯕ ꯌꯥꯏ ꯑꯗꯨꯒ ꯑꯩꯈꯣꯏꯒꯤ ꯚꯦꯖꯤꯇꯦꯕꯜꯁ ꯍꯥꯏꯕꯗ ꯚꯦꯂꯦꯟꯗ꯭ꯔꯤꯒꯨꯝꯕ ꯑꯗꯨꯒ ꯑꯦꯞꯄꯜꯒꯨꯝꯕ ꯕꯅꯥꯅꯥꯒꯨꯝꯕ ꯍꯥꯏꯕꯁꯤꯁꯨ ꯑꯗꯨꯝ ꯁꯤꯁꯨꯅꯆꯤꯡꯉꯤꯕ ꯍꯤꯗꯥꯛ ꯀꯌꯥ ꯆꯥꯅꯕ ꯀꯌꯥ ꯑꯃꯁꯨ ꯑꯉꯥꯡꯁꯤꯡꯗ ꯄꯤꯖꯕ ꯌꯥꯏ ꯑꯗꯨ ꯊꯥ ꯇꯔꯨꯛꯄꯨ ꯌꯧꯔꯗꯤ ꯆꯥꯛꯁꯦ ꯌꯥꯝꯅ ꯃꯔꯨ ꯑꯣꯏ ꯑꯉꯥꯡꯁꯦ ꯆꯥꯛ ꯆꯥꯗ꯭ꯔꯗꯤ ꯄꯥꯡꯒꯟ ꯀꯟꯕꯁꯨ ꯌꯥꯝ ꯋꯥꯠꯂꯤ ꯑꯗꯨꯒ ꯆꯥꯅꯕ ꯊꯛꯅꯕꯁꯤꯅ ꯌꯥꯝ ꯃꯔꯨꯑꯣꯏ ꯑꯉꯥꯡꯁꯤꯗ